ꯇꯥꯎꯟꯒ ꯆꯥꯡꯗꯝꯅꯕꯗ ꯑꯩꯈꯣꯏꯒꯤ ꯂꯥꯏꯌꯦꯡ ꯁꯪꯁꯦ ꯑꯁꯨꯛꯀꯤ ꯃꯇꯤꯛ ꯐꯠꯇꯦ ꯍꯥꯏꯗꯤ ꯇꯥꯎꯟꯗ ꯐꯪꯉꯤꯕ ꯐꯦꯁꯤꯂꯤꯇꯤꯁ ꯃꯌꯥꯝꯗꯣ ꯑꯩꯈꯣꯏꯒꯤ ꯈꯨꯡꯒꯪꯗꯗꯤ ꯐꯪꯗꯦ ꯑꯗꯨꯕꯨ ꯑꯩꯅ ꯈꯨꯡꯒꯪꯁꯤꯗ ꯐꯪꯗꯦ ꯍꯥꯏꯔꯒ ꯇꯥꯎꯟꯒꯤ ꯃꯅꯥꯛꯇ ꯌꯨꯝꯗꯤ ꯍꯣꯡꯉꯣꯏ ꯃꯁꯤ ꯃꯔꯤ ꯂꯩꯅꯕ ꯑꯣꯊꯣꯔꯤꯇꯤꯁ ꯃꯌꯥꯝꯗ ꯍꯥꯏꯔꯒ ꯑꯩꯈꯣꯏꯒꯤ ꯈꯨꯡꯒꯪꯗ ꯈꯨꯗꯣꯡ ꯆꯥꯕ ꯍꯣꯁꯄꯤꯇꯥꯟ ꯀ꯭ꯋꯥꯂꯤꯇꯤ ꯂꯩꯕ ꯍꯣꯁꯄꯤꯇꯥꯜ ꯑꯃ ꯂꯤꯡꯕꯤꯌꯨ ꯍꯥꯏꯖꯒꯅꯤ